ꯍꯜꯂꯣ ꯁꯤꯁꯤ ꯁꯤꯡꯖꯃꯩ ꯑꯦꯛꯁꯄ꯭ꯔꯦꯁ ꯇ꯭ꯔꯥꯚꯦꯜ ꯑꯦꯖꯦꯟꯁꯤ ꯑꯣꯏꯕꯤꯔꯕ ꯅꯠꯇ꯭ꯔꯣ ꯑꯩꯒꯤꯁꯦ ꯇ꯭ꯔꯥꯟꯁꯄꯣꯔꯠ ꯁꯤꯁꯇꯦꯝꯒꯤ ꯑꯃꯇ ꯑꯣꯗꯔ ꯇꯧꯖꯒꯦꯅ ꯇꯧꯖꯔꯛꯄꯅꯦ ꯃꯔꯝꯗꯤ ꯑꯩꯁꯦ ꯃꯐꯝ ꯑꯃꯗ ꯆꯠꯇꯕ ꯌꯥꯗꯕ ꯊꯕꯛ ꯑꯃ ꯂꯩꯔꯦ ꯑꯗꯨꯗꯨꯒꯤ ꯃꯇꯨꯡ ꯏꯟꯅ ꯆꯠꯊꯣꯛ ꯆꯠꯁꯤꯟꯒꯤ ꯒꯥꯔꯤꯁꯦ ꯈꯤꯇꯪ ꯈꯨꯗꯣꯡ ꯆꯥꯗꯕꯅ ꯅꯣꯏꯒꯤ ꯑꯦꯖꯦꯟꯁꯤꯁꯤꯗ ꯑꯩ ꯐꯣꯟ ꯇꯧꯖꯔꯛꯄꯅꯦ ꯌꯥꯔꯒꯗꯤ ꯑꯩꯈꯣꯏꯅ ꯄꯥꯝꯂꯤꯕꯁꯦ ꯁꯨꯡ ꯁꯣꯏ ꯁꯣꯏꯗꯅꯃꯛꯀꯤ ꯐꯪꯍꯟꯒꯅꯦꯅꯁꯨ ꯈꯜꯂꯦ ꯑꯗꯒꯤ ꯑꯩꯅ ꯆꯠꯀꯗꯧꯔꯤꯕ ꯃꯐꯝꯁꯦ ꯑꯩꯁꯤ ꯅꯒꯥꯂꯦꯟꯗ ꯆꯠꯀꯗꯕꯅꯦ ꯌꯥꯎꯗꯕ ꯌꯥꯗꯕ ꯀꯟꯐ꯭ꯔꯦꯟꯁ ꯑꯃ ꯂꯩꯔꯕ ꯑꯗꯨꯗꯨꯅ ꯆꯠꯀꯗꯕꯅꯦ ꯆꯠꯀꯗꯧꯔꯤꯕꯁꯦ ꯑꯩꯈꯣꯏ ꯃꯤ ꯑꯍꯨꯝꯅꯤ ꯆꯠꯀꯗꯧꯔꯤꯕꯁꯦ ꯑꯗꯨꯗꯨꯅ ꯑꯦꯖꯦꯟꯁꯤ ꯑꯁꯤꯗ ꯀꯔꯤꯒꯨꯝꯕ ꯈꯨꯗꯣꯡꯆꯥꯕ ꯇꯦꯛꯁꯤ ꯂꯩꯔꯒꯗꯤ ꯑꯩꯈꯣꯏꯅ ꯄꯥꯝꯖꯔꯤꯕ ꯑꯦꯗ꯭ꯔꯦꯁ ꯑꯁꯤ ꯑꯁꯤꯐꯥꯎꯕ ꯌꯧꯅꯕ ꯊꯤꯟꯕꯤꯕ ꯌꯥꯒꯗ꯭ꯔꯥꯅꯁꯨ ꯍꯪꯖꯅꯤꯡꯉꯦ ꯑꯗꯒꯤ ꯌꯥꯔꯒꯗꯤ ꯌꯥꯝꯅ ꯅꯨꯡꯉꯥꯏꯖꯒꯅꯤꯅꯁꯨ ꯍꯥꯏꯖꯒꯦ ꯑꯩꯈꯣꯏꯅ ꯀꯟꯐ꯭ꯔꯦꯟꯁ ꯆꯠꯀꯗꯧꯔꯤꯕꯁꯦ ꯑꯩꯈꯣꯏ ꯒ꯭ꯂꯣꯕꯦꯜꯒꯤ ꯀꯟꯐ꯭ꯔꯦꯟꯁ ꯑꯃꯅꯦ ꯑꯩꯈꯣꯏꯅ ꯌꯥꯎꯒꯗꯧꯔꯤꯕꯁꯦ ꯃꯁꯤꯒꯤ ꯀꯟꯐ꯭ꯔꯦꯟꯁꯁꯤꯗ ꯌꯥꯎꯍꯧꯔꯒꯗꯤ ꯑꯩꯈꯣꯏꯗꯁꯨ ꯍꯦꯟꯅ ꯀꯥꯟꯅꯕ ꯑꯗꯒꯤꯗꯤ ꯃꯅꯤꯄꯨꯔꯒꯤ ꯌꯨꯠꯁꯤꯡꯗꯁꯨ ꯌꯥꯝꯅ ꯀꯥꯟꯅꯕ ꯀꯟꯐ꯭ꯔꯦꯟꯁ ꯑꯃ ꯑꯣꯏꯒꯗꯧꯔꯤꯕꯅꯦ ꯑꯗꯨꯗꯨꯅ ꯁꯤꯒꯤ ꯑꯣꯄꯣꯔꯆꯨꯅꯤꯇꯤ ꯑꯁꯤ ꯐꯪꯕ ꯃꯇꯝꯁꯤꯗ ꯃꯥꯡꯍꯟꯅꯤꯡꯗꯦ ꯑꯗꯨꯗꯨꯅ ꯑꯗꯣꯝꯒꯤ ꯑꯦꯖꯦꯟꯁꯤꯒꯤ ꯈꯨꯠꯊꯥꯡꯁꯦ ꯑꯩꯈꯣꯏꯅ ꯂꯧꯖꯒꯦꯅ ꯐꯣꯟ ꯇꯧꯖꯔꯛꯄꯅꯦ ꯌꯥꯔꯒꯗꯤ ꯂꯥꯛꯂꯤꯕ ꯑꯣꯛꯇꯣꯕꯔꯒꯤ ꯇꯥꯡ ꯇꯔꯥ ꯁꯤꯗ ꯆꯠꯀꯗꯕꯅꯦ ꯑꯗꯨꯗꯨꯅ ꯅꯪꯅꯕ ꯈꯤꯇꯪ ꯑꯦꯖꯦꯟꯁꯤ ꯑꯁꯤꯅ ꯂꯩꯖꯕ ꯒꯥꯔꯤ ꯕꯣꯂꯦꯔꯣ ꯑꯣꯏꯅ ꯁꯤꯟꯕꯤꯔꯒ ꯑꯩꯈꯣꯏꯒꯤ ꯀꯟꯐ꯭ꯔꯦꯟꯁ ꯑꯗꯨꯕꯨ ꯌꯥꯎꯕ ꯅꯪꯍꯟꯅꯕ ꯁꯤꯟꯕꯤꯌꯣꯅꯁꯨ ꯍꯥꯏꯖꯔꯤ ꯑꯗꯨꯗꯨꯒ ꯀꯟꯐ꯭ꯔꯦꯟꯁ ꯑꯗꯨ ꯅꯨꯃꯤꯠ ꯃꯉꯥꯅꯤ ꯆꯠꯊꯒꯗꯕꯅꯦ ꯑꯗꯨꯒꯤ ꯅꯨꯃꯤꯠ ꯃꯉꯥꯅꯤꯗꯣ ꯂꯣꯏꯔꯒꯁꯨ ꯑꯃꯨꯛꯀ ꯍꯜꯂꯛꯅꯕꯒꯤ ꯊꯤꯟꯗꯣꯛ ꯊꯤꯟꯖꯤꯟꯒꯤ ꯒꯥꯔꯤ ꯑꯃꯁꯨ ꯑꯃꯨꯛ ꯗꯔꯀꯥꯔ ꯑꯣꯏꯔꯤ ꯑꯗꯨꯗꯨꯅ ꯑꯩꯈꯣꯏꯅ ꯑꯦꯖꯦꯟꯁꯤꯁꯤꯗ ꯍꯪꯖꯔꯤꯁꯦ ꯍꯧꯖꯤꯛꯀꯤ ꯆꯠꯄꯒꯤ ꯃꯇꯝꯁꯤ ꯁꯤꯗꯒꯤꯅ ꯍꯜꯂꯛꯇ꯭ꯔꯤ ꯐꯥꯎꯕꯒꯤ ꯃꯇꯝꯁꯤ ꯐꯥꯎꯕ ꯑꯦꯖꯦꯟꯁꯤꯁꯤꯅ ꯔꯦꯁꯄꯣꯟꯁꯤꯕꯤꯂꯤꯇꯤ ꯄꯨꯕꯤꯔꯒ ꯑꯩꯈꯣꯏꯕꯨ ꯌꯨꯝꯗꯒꯤ ꯀꯟꯐ꯭ꯔꯦꯟꯁ ꯍꯣꯜꯗꯨ ꯐꯥꯎꯕ ꯊꯤꯟꯕꯤꯕ ꯑꯗꯒꯤ ꯑꯃꯨꯛ ꯀꯟꯐ꯭ꯔꯦꯟꯁ ꯇꯧꯒꯗꯧꯔꯤꯕ ꯚꯦꯅ꯭ꯌꯨꯗꯨꯗꯒꯤ ꯑꯃꯨꯛꯀ ꯃꯅꯤꯄꯨꯔ ꯇꯥꯟꯅ ꯍꯜꯂꯛꯇ꯭ꯔꯤ ꯐꯥꯎꯕ ꯁꯤꯗ ꯑꯩꯈꯣꯏꯕꯨ ꯄꯨꯕꯤꯌꯣꯅꯁꯨ ꯍꯥꯏꯖꯅꯤꯡꯉꯤ ꯑꯩꯈꯣꯏꯒꯤ ꯑꯀꯟꯕ ꯊꯥꯖꯕ ꯑꯃ ꯂꯩ ꯃꯔꯝꯗꯤ ꯃꯤꯅ ꯁꯣꯝꯒꯤ ꯑꯦꯖꯦꯟꯁꯤꯁꯦ ꯆꯠꯊꯣꯛ ꯆꯠꯁꯤꯟꯗ ꯌꯥꯝ ꯅꯨꯡꯉꯥꯏ ꯈꯣꯠꯂꯦꯅ ꯄ꯭ꯔꯤꯕ꯭ꯌꯨ ꯄꯤꯕꯤꯔꯛꯄ ꯑꯗꯨꯒꯤ ꯃꯇꯨꯡ ꯏꯟꯅ ꯑꯩꯈꯣꯏꯅ ꯑꯦꯖꯦꯟꯁꯤ ꯑꯁꯤꯗ ꯑꯩꯈꯣꯏ ꯑꯦꯄ꯭ꯔꯣꯁ ꯇꯧꯖꯔꯛꯄꯅꯦ ꯑꯗꯨꯅ ꯑꯦꯖꯦꯟꯁꯤꯁꯤꯒꯤ ꯃꯦꯅꯦꯖꯔꯅꯁꯨ ꯁꯨꯡꯁꯣꯏ ꯁꯣꯏꯗꯅꯃꯛꯀꯤ ꯁꯤꯟꯕꯤꯔꯛꯀꯅꯤ ꯍꯥꯏꯅꯁꯨ ꯈꯟꯖꯩ ꯑꯗꯒꯤ ꯑꯩꯈꯣꯏꯅ ꯍꯥꯏꯈꯤꯕ ꯃꯇꯝ ꯑꯣꯛꯇꯣꯕꯔꯒꯤ ꯗꯦꯠ ꯇꯦꯟ ꯑꯗꯨ ꯁꯨꯡꯁꯣꯏ ꯁꯣꯏꯗꯅꯃꯛꯀꯤ ꯊꯥꯖꯔꯛꯀꯅꯤ ꯍꯥꯏꯅꯁꯨ ꯑꯩꯈꯣꯏ ꯊꯥꯖꯕ ꯑꯃ ꯂꯩꯕꯒ ꯂꯣꯏꯅꯅ ꯑꯦꯖꯦꯟꯁꯤ ꯑꯁꯤꯗ ꯑꯩꯈꯣꯏ ꯑꯦꯄ꯭ꯔꯣꯁ ꯇꯧꯖꯔꯛꯄꯅꯤ ꯁꯨꯡꯁꯣꯏ ꯁꯣꯏꯗꯅꯃꯛꯀꯤ ꯊꯥꯖꯔꯛꯀꯅꯤ ꯍꯥꯏꯕꯒꯤ ꯊꯥꯖꯕꯁꯤ ꯊꯝꯖꯔꯒ ꯂꯣꯏꯁꯤꯟꯖꯔꯒꯦ ꯊꯥꯒꯠꯆꯔꯤ